ꯑꯩꯒꯤ ꯏꯃꯥꯟꯅꯕ ꯂꯨꯍꯣꯡꯂꯤꯕ ꯑꯁꯤ ꯑꯩꯅ ꯌꯥꯝꯅ ꯅꯨꯡꯁꯤꯗꯨꯅ ꯃꯇꯦꯡ ꯇꯧꯖꯕꯅꯤ ꯑꯗꯨꯒ ꯑꯩꯅ ꯍꯥꯏꯖꯔꯤꯕ ꯄꯣꯠꯁꯛꯁꯤꯡ ꯑꯁꯤ ꯑꯗꯣꯝꯒꯤ ꯔꯦꯁꯇꯨꯔꯦꯟꯗꯨꯗ ꯃꯃꯜ ꯀꯌꯥ ꯑꯣꯏꯕꯤꯕꯅꯣ ꯑꯗꯨꯒꯤ ꯑꯀꯨꯞꯄ ꯗꯤꯇꯦꯜꯁꯤꯡ ꯑꯗꯨ ꯑꯩꯉꯣꯟꯗ ꯍꯥꯏꯕꯤꯔꯛꯎ ꯍꯥꯏꯕꯤꯔꯛꯄ ꯑꯗꯨ ꯈꯧꯔꯥꯡꯅ ꯉꯥꯏꯖꯒꯦ